ꯍꯜꯂꯣ ꯁꯤꯕꯨ ꯍꯥꯏꯕꯤꯌꯨ ꯍꯥꯏꯕꯤꯌꯨ ꯑꯣ ꯆꯩꯔꯥꯎꯕꯒꯤ ꯑꯩꯈꯣꯏꯒꯤ ꯐꯤꯅꯨꯡ ꯍꯦꯟꯖꯥꯡ ꯍꯦꯟꯖꯥꯡ ꯅꯨꯡꯖꯥꯡ ꯄꯣꯠ ꯆꯩ ꯑꯩꯈꯣꯏꯒꯤ ꯃꯃꯥꯗꯣ ꯃꯄꯥꯝꯗ ꯄꯣꯠ ꯆꯩ ꯊꯤꯟꯕꯒꯤ ꯄꯣꯠ ꯆꯩ ꯈꯤꯇ ꯂꯧꯖꯒꯦ ꯇꯧꯕꯅꯤ ꯂꯣꯏꯅ ꯐꯪꯅꯤꯅ ꯑꯣ ꯃꯕꯨꯡ ꯃꯧꯄ꯭ꯋꯥꯒꯤ ꯐꯤꯔꯣꯟꯁꯨ ꯐꯪꯅꯤꯀꯣ ꯐꯩꯖꯣꯝ ꯅꯨꯡꯖꯣꯝ ꯍꯣꯏ ꯑꯥ ꯐꯨꯔꯤꯠꯇꯣ ꯃꯉꯥ ꯃꯉꯥ ꯐꯩꯖꯣꯝ ꯑꯍꯨꯝ ꯄꯨꯜꯂꯒ ꯄꯦꯛ ꯇꯧꯕꯤꯔꯣ ꯄꯦꯛ ꯇꯧꯕ ꯌꯥꯅꯤꯅ ꯎꯝ ꯀꯨꯔꯇꯥ ꯃꯆꯥ ꯑꯩꯈꯣꯏꯒꯤ ꯑꯀꯛꯄ ꯑꯃ ꯂꯩꯗꯥꯏꯅꯦ ꯑꯥ ꯑꯗꯨꯒꯤꯗ ꯄꯪꯆꯥꯎꯁꯨ ꯆꯥꯎꯗꯕ ꯑꯩꯈꯣꯏꯒꯤ ꯁꯥꯏꯖꯇꯣ ꯃꯈꯣꯏꯁꯤ ꯀꯌꯥ ꯁꯥꯏꯖꯅꯣ ꯃꯣꯖꯥ ꯐꯨꯔꯤꯠ ꯑꯩꯈꯣꯏ ꯀꯩꯅꯣꯗꯗꯤ ꯇꯤ ꯁꯥꯔꯠ ꯀꯨꯝꯕꯗꯣ ꯃꯗꯨꯗꯗꯤ ꯑꯦꯛꯁ ꯑꯦꯛꯁ ꯑꯦꯜꯗꯣ ꯂꯤꯠꯄꯅꯦꯕ ꯅꯝꯕꯔꯗꯣ ꯃꯗꯨꯗ ꯑꯣꯏꯅ ꯇꯧꯕꯤꯔꯣ ꯐꯩꯖꯣꯝꯗꯤ ꯑꯗ ꯐꯩꯖꯣꯝꯗꯤ ꯑꯗꯨꯝ ꯌꯥꯔꯦꯅ ꯑꯧ ꯆꯞ ꯃꯥꯟꯅꯕꯅꯤꯅ ꯃꯆꯨꯗꯣ ꯑꯉꯧꯕ ꯑꯃ ꯑꯗ ꯑꯩꯈꯣꯏꯒꯤ ꯏ ꯃꯆꯨ ꯍꯥꯏꯒꯗ꯭ꯔꯥ ꯀꯩꯅꯣ ꯐꯖꯕ ꯑꯃ ꯂꯩꯗꯥꯏꯅꯦ ꯑꯗꯨꯃꯒ ꯆꯣꯡꯉꯥꯎ ꯃꯆꯨ ꯑꯃꯒ ꯇꯧꯕꯤꯔꯛꯑꯣ ꯀꯩꯅꯣꯗꯨꯗꯤ ꯐꯨꯔꯤꯠꯇꯨꯅ ꯑꯗꯒꯤ ꯐꯤꯔꯣꯟꯒꯤꯗꯤ ꯁꯤꯅ ꯌꯥꯔꯅꯤꯅꯀꯣ ꯑꯗꯨꯒ ꯍꯩ ꯔꯥ ꯁꯦꯝꯒꯨꯝꯕ ꯁꯦꯝꯗꯣ ꯀꯤꯂꯣꯗ ꯀꯌꯥ ꯑꯣꯜꯂꯤꯒꯦ ꯁꯦꯝꯗꯣ ꯁꯦꯝꯗꯣ ꯀꯤꯂꯣ ꯑꯅꯤ ꯑꯃꯒ ꯍꯥꯞꯆꯟꯕꯤꯔꯛꯑꯣ ꯀꯤꯍꯣꯝ ꯑꯅꯤ ꯑꯍꯨꯝ ꯑꯃ ꯍꯥꯞꯆꯟꯕꯤꯔꯛꯑꯣ ꯂꯐꯣꯏꯒꯨꯝꯕꯁꯨ ꯑꯗꯨꯝ ꯐꯪꯅꯤꯀꯣ ꯂꯐꯣꯏ ꯍꯥꯞꯆꯟꯕꯤꯔꯛꯑꯣ ꯀꯔꯤ ꯀꯔꯤ ꯍꯥꯞꯄ ꯌꯥꯕ ꯑꯃꯨꯛꯇ ꯈꯟꯒꯦ ꯑꯣ ꯍꯣꯏ ꯍꯣꯏ ꯃꯗꯨ ꯀꯥꯎꯔꯤꯕꯅꯤꯅꯦ ꯐꯩꯖꯣꯝꯗꯨ ꯀꯩꯅꯣꯅꯤ ꯐꯩꯖꯣꯝꯁꯤ ꯑꯩꯈꯣꯏꯒꯤ ꯑꯉꯧꯕ ꯁꯗꯥꯗ ꯃꯄꯥꯟ ꯑꯉꯧꯕ ꯆꯟꯕ ꯂꯩꯗꯥꯏꯅꯦ ꯑꯗꯨꯝ ꯑꯉꯧꯕꯅ ꯊꯥꯅ ꯆꯠꯄꯗꯣ ꯑꯥ ꯃꯗꯨꯃꯥꯏꯅ ꯂꯣꯏꯅ ꯇꯧꯕꯤꯔꯛꯑꯣ ꯐꯩꯖꯣꯝꯗꯨꯃꯗꯤ ꯃꯥꯟꯅꯍꯟꯂꯒꯦ ꯑꯗꯨꯒ ꯉꯁꯥꯏ ꯍꯩ ꯔꯥꯒꯤꯗꯣ ꯇꯧꯕꯤꯔꯤꯕ꯭ꯔꯥ ꯑꯉꯥꯡꯒꯤ ꯆꯥꯅꯅꯕꯁꯨ ꯈꯔ ꯄꯨꯗꯕ ꯌꯥꯔꯣꯏ ꯕꯤꯁꯀꯨꯠꯀꯨꯝꯕ ꯑꯧ ꯑꯆꯥꯄꯣꯠ ꯕꯤꯁꯀꯨꯠꯅꯦ ꯀ꯭ꯔꯦꯖꯦꯛꯇꯣ ꯂꯩꯕ ꯅꯠꯇ꯭ꯔꯣ ꯀ꯭ꯔꯦꯖꯦꯛꯇꯣ ꯄꯦꯀꯦꯠ ꯃꯔꯤ ꯃꯉꯥ ꯌꯥꯎꯍꯟꯕꯤꯔꯛꯑꯣ ꯑꯉꯥꯡ ꯌꯥꯝꯕꯅꯤꯅ ꯑꯃꯃꯝ ꯑꯅꯤꯅꯤ ꯌꯦꯟꯗꯧꯅꯤꯅ ꯃꯔꯨ ꯑꯣꯏꯅ ꯁꯪꯒꯣꯝ ꯀꯧꯇꯥꯗꯨ ꯌꯥꯎꯕꯤꯔꯤꯕ꯭ꯔꯥ ꯁꯪꯒꯣꯝ ꯀꯧꯇꯥ ꯃꯉꯥ ꯇꯔꯨꯛ ꯑꯃꯒ ꯒꯨꯂꯥꯁꯨ ꯒꯨꯂꯥ ꯁꯪꯒꯣꯝꯗꯨꯒ ꯆꯥꯟꯅꯅꯕ ꯒꯨꯂꯥꯁꯨ ꯍꯥꯞꯄꯤꯌꯨ ꯃꯗꯨꯃ ꯃꯗꯨ ꯃꯗꯨ ꯍꯥꯞꯆꯤꯟꯕꯤꯔꯛꯎ

ꯑꯧ ꯑꯧ ꯍꯥꯞꯆꯟꯕꯤꯔꯛꯑꯣ ꯃꯁꯤꯡ ꯃꯁꯤꯡ ꯉꯁꯥꯏꯒꯤ ꯀꯅꯣ ꯁꯪꯒꯣꯝ ꯀꯧꯇꯥꯒ ꯒꯨꯂꯥ ꯀꯧꯇꯥꯒ ꯑꯗꯨꯒꯤ ꯃꯥꯟꯅꯕꯤ ꯆꯥꯡꯗꯨꯗ ꯑꯗꯨꯝ ꯍꯥꯞꯄꯤꯔꯛꯑꯣ ꯑꯗꯒꯤ ꯆꯩꯔꯥꯎꯕ ꯅꯨꯃꯤꯠꯇꯣ ꯌꯨꯝꯗꯁꯨ ꯁꯤꯖꯤꯟꯅꯅꯕ ꯄꯥꯐꯣꯔ ꯅꯪꯐꯣꯔ ꯂꯩꯕ ꯅꯠꯇ꯭ꯔꯣ ꯄꯥꯐꯣꯔꯗꯨ ꯄꯤꯀꯦꯠ ꯃꯔꯤ ꯃꯉꯥ ꯃꯉꯥꯒꯨꯝꯕ ꯍꯥꯏꯄꯤꯔꯛꯑꯣ ꯕꯦꯁꯣꯟꯁꯨ ꯑꯗꯨꯝ ꯍꯥꯞꯄꯤꯔꯛꯑꯣ

ꯀꯨꯝꯁꯤ ꯑꯩꯈꯣꯏꯗꯤ ꯆꯩꯔꯥꯎꯕꯁꯦ ꯉꯥ ꯌꯥꯎꯕ ꯌꯥꯗꯤꯌꯦ ꯑꯥ ꯉꯥ ꯌꯥꯎꯗꯦ ꯑꯗꯨꯅ ꯃꯦꯔꯥ ꯃꯦꯁ ꯑꯣꯏꯅ ꯇꯧꯔꯒꯦ ꯑꯗꯨꯃꯥꯏꯅ ꯑꯍꯟꯒꯩ ꯍꯥꯟꯅꯗꯒꯤꯁꯨ ꯑꯗꯨꯝ ꯃꯦꯔꯥ ꯃꯦꯁ ꯑꯣꯏꯅ ꯇꯧꯋꯦ ꯑꯧ ꯑꯩꯈꯣꯏꯒꯤꯗꯤ ꯑꯍꯟꯁꯤꯡꯁꯤ ꯑꯍꯜ ꯍꯥꯛꯇꯛꯇꯒꯤ ꯉꯥ ꯌꯥꯎꯕ ꯌꯥꯗꯦꯅ ꯉꯥ ꯌꯥꯎꯗꯤꯌꯦ ꯑꯩꯈꯣꯏꯒꯤ ꯏꯃꯨꯡ ꯃꯅꯨꯡꯗꯤ ꯑꯗꯨꯅꯅꯦ ꯃꯁꯤꯅꯤꯅꯦ ꯂꯨꯔꯤꯁꯦ ꯑꯗ ꯌꯥꯔꯒꯗꯤ ꯃꯤ ꯂꯩꯔꯒꯗꯤ ꯊꯤꯟꯕꯤꯔꯛꯑꯗꯤ ꯐꯗꯧꯕ ꯁꯤꯒ ꯊꯤꯟꯕ ꯌꯥꯒꯗꯧꯕ ꯃꯤ ꯂꯩꯔꯒꯗꯤ ꯌꯥꯗ꯭ꯔꯥꯒꯕꯨꯗꯤ ꯑꯩꯈꯣꯏ ꯑꯃ ꯑꯉꯥꯡ ꯑꯃ ꯊꯥꯔꯛꯄ ꯇꯥꯔꯦ ꯑꯗꯣ ꯌꯥꯅꯤ ꯌꯥꯔꯣꯏ ꯑꯗꯨ ꯑꯝꯇꯪ ꯄꯥꯎ ꯄꯤꯕꯤꯔꯛꯑꯣ ꯑꯣ ꯑꯗꯨꯗꯤ ꯀꯩꯅꯣ ꯇꯧꯐꯝ ꯊꯣꯛꯄꯅꯤ ꯀꯩꯅꯣ

ꯑꯍꯥ ꯍꯧꯖꯤꯛ ꯍꯧꯖꯤꯛ ꯊꯤꯜꯂꯛꯀꯗ꯭ꯔꯣ ꯍꯌꯦꯡꯒꯤꯔꯣ ꯑꯣ ꯐꯔꯦ ꯐꯔꯦ ꯑꯧ

ꯄꯨꯟꯅꯒ ꯍꯥꯏꯕꯤꯔꯛꯑꯣ ꯍꯣꯔꯦꯟ ꯑꯗꯨꯒ ꯑꯩ ꯑꯗꯨꯝ ꯀꯥꯞꯁꯟꯖꯔꯛꯑꯒꯦ ꯑꯗ ꯊꯤꯜꯂꯛꯄ ꯑꯉꯥꯡꯗꯣ ꯃꯗꯨꯗ ꯑꯣꯏꯅ ꯍꯥꯏꯕꯤꯔꯛꯑꯒ ꯑꯩꯅ ꯄꯤꯔꯛꯑꯁꯨ ꯑꯗꯨꯝ ꯃꯥꯅ ꯌꯨꯝ ꯃꯥꯅ ꯌꯨꯝ ꯈꯪꯕꯅꯤꯅꯕ ꯑꯥ ꯃꯥ ꯂꯥꯛꯄꯗꯨꯗ ꯑꯩꯅ ꯑꯗꯨꯝ ꯄꯤꯔꯛꯄ ꯌꯥꯔꯦ